ꯑꯥ ꯍꯜꯂꯣ ꯍꯣꯏ ꯍꯣꯏ ꯀꯔꯤ ꯈꯪꯖꯅꯤꯡꯕ ꯑꯪ ꯑꯪ ꯑꯣꯀꯦ ꯑꯩꯈꯣꯏꯒꯤ ꯍꯦꯇꯦꯜꯁꯤꯗꯗꯤ ꯁꯨꯃꯥꯏꯅ ꯂꯩꯌꯦ ꯍꯣꯇꯦꯜ ꯑꯃꯗ ꯆꯪꯈ꯭ꯔꯕꯗꯤ ꯊꯣꯛꯄ ꯆꯪꯕ ꯍꯥꯏꯕꯁꯤ ꯑꯩꯈꯣꯏꯒꯤ ꯍꯣꯇꯦꯜꯗꯤ ꯁꯦꯗꯨꯜ ꯑꯃ ꯂꯩꯖꯩꯌꯦꯕꯀꯣ ꯁꯦꯗꯨꯜꯁꯤꯅ ꯄꯨꯡ ꯑꯁꯨꯛ ꯆꯪꯕ ꯄꯨꯡ ꯑꯁꯨꯛꯇꯒꯤ ꯇꯣꯛꯄ ꯍꯥꯏꯕ ꯑꯃ ꯂꯩ ꯑꯗꯨꯒ ꯆꯪꯂꯛꯈꯔꯒꯅ ꯊꯣꯛꯄ ꯃꯇꯝꯗꯨꯗ ꯏꯟꯐꯣꯝ ꯑꯃꯠꯇꯪꯗꯤ ꯇꯧꯕꯤꯔꯒ ꯊꯣꯛꯄ ꯆꯪ ꯆꯪꯕꯕꯨꯗꯤ ꯆꯪꯂꯒꯁꯨ ꯏꯟꯐꯝꯗꯨ ꯇꯧꯔꯒ ꯆꯪꯕ ꯑꯗꯨꯒꯨꯝꯕ ꯔꯦꯁꯇ꯭ꯔꯤꯛꯁꯟ ꯑꯃꯗꯤ ꯑꯩꯈꯣꯏ ꯊꯝꯁꯦꯕꯀꯣ ꯑꯗꯨꯒ ꯆꯥꯕ ꯊꯛꯄꯒꯤ ꯃꯇꯨꯡ ꯏꯟꯅꯗꯤ ꯆꯥꯕ ꯌꯨ ꯊꯛꯄ ꯈꯣꯠꯄꯗꯗꯤ ꯑꯩꯈꯣꯏꯒꯤꯗꯗꯤ ꯑꯜꯂꯥꯎ ꯇꯧꯗꯦ ꯑꯗꯨꯒ ꯁꯦꯀ꯭ꯔꯦꯠꯗꯁꯨ ꯑꯩꯈꯣꯏ ꯅꯤꯁꯥꯒꯤ ꯄꯣꯠꯂꯝꯁꯤꯡꯗꯗꯤ ꯑꯌꯥꯝꯕ ꯑꯩꯈꯣꯏ ꯊꯤꯡꯖꯩ ꯑꯁꯤꯒꯨꯝꯕ ꯅꯪꯒꯤ ꯑꯄꯥꯝꯕꯅꯤ ꯌꯥꯅꯤꯡꯂꯒꯅ ꯑꯗꯨꯝ ꯑꯩꯈꯣꯏ ꯔꯤꯖꯥꯞ ꯑꯣꯏꯅ ꯇꯧ ꯊꯝꯕꯤꯔꯝꯒꯦ ꯑꯗꯨꯒ ꯅꯪꯒꯤ ꯃꯣꯠꯁꯨ ꯑꯗꯨꯝ ꯍꯥꯏꯗꯣꯔꯛꯑꯣ ꯍꯣ ꯑꯗꯨꯁꯨ ꯑꯗꯨꯝ ꯗꯔꯀꯥꯔ ꯑꯣꯏ ꯑꯉꯥꯡꯒꯤꯕꯨꯗꯤ ꯊꯣꯏꯗꯣꯛꯅ ꯗꯔꯀꯥꯔ ꯑꯣꯏꯗꯦ ꯑꯗꯨꯒ ꯐꯥꯗ꯭ꯔꯁ ꯑꯦꯟ ꯃꯥꯗ꯭ꯔꯁꯀꯤꯗꯤ ꯑꯗꯨꯝ ꯑꯗꯨꯝ ꯗꯔꯀꯥꯔ ꯑꯣꯏꯒꯅꯤ ꯎꯝ ꯑꯣꯀꯦ ꯑꯣꯀꯦ ꯎꯝ ꯎꯝ ꯑꯣꯀꯦ ꯑꯣꯀꯦ